ꯑꯩꯅ ꯊꯕꯛ ꯆꯠꯇ꯭ꯔꯤꯕꯒꯤ ꯃꯔꯝꯗꯤ ꯂꯅꯥꯏꯒꯤ ꯑꯣꯏꯕ ꯊꯕꯛ ꯀꯌꯥ ꯑꯃ ꯂꯩ ꯃꯔꯝ ꯑꯁꯤꯅ ꯑꯩꯅ ꯊꯕꯛ ꯒꯣꯕꯔꯃꯦꯟꯒꯤ ꯑꯣꯏꯕ ꯊꯕꯛ ꯑꯁꯤ ꯄꯥꯝꯖꯗꯕꯅꯤ ꯂꯅꯥꯏꯒꯤ ꯑꯣꯏꯕ ꯊꯕꯛꯁꯤꯡ ꯑꯁꯤꯅ ꯍꯦꯟꯅ ꯍꯦꯟꯅ ꯑꯐꯕ ꯑꯃ ꯑꯣꯏ ꯃꯔꯝ ꯑꯁꯤꯅ ꯂꯅꯥꯏꯒꯤ ꯑꯣꯏꯕꯗ ꯄꯟꯕ ꯌꯥꯕ ꯊꯕꯛꯁꯤꯡ ꯑꯗꯨꯗꯤ ꯄꯥꯔꯠ ꯇꯥꯏꯝ ꯖꯣꯕ ꯇꯧꯕ ꯕꯤꯖꯤꯅꯦꯁ ꯃꯆꯥ ꯃꯆꯥ ꯇꯧꯕ ꯑꯁꯤꯁꯨ ꯃꯈꯜ ꯑꯃꯅꯤ